ꯃꯥꯡꯁꯤꯜꯂꯛꯂꯕ ꯑꯃꯁꯨꯡ ꯉꯥꯛꯇꯨꯅ ꯊꯝꯕ ꯃꯊꯧ ꯇꯥꯔꯤꯕ ꯚꯥꯔꯠ ꯃꯅꯤꯄꯨꯔꯒꯤ ꯀꯂꯥꯒꯤ ꯃꯑꯣꯡ ꯃꯇꯧ ꯈꯔ ꯑꯗꯨ ꯑꯩꯅ ꯈꯪꯖꯕ ꯈꯔ ꯍꯥꯏꯖꯔꯛꯀꯦ ꯃꯗꯨꯁꯤꯡ ꯑꯗꯨꯗꯤ ꯂꯥꯏ ꯍꯔꯥꯎꯕ ꯁꯨꯃꯥꯡ ꯂꯤꯂꯥ ꯊꯥꯡ ꯇꯥ ꯃꯅꯤꯄꯨꯔꯤ ꯄꯣꯇ꯭ꯔꯤ ꯐꯅꯦꯛ ꯑꯃꯁꯨꯡ ꯋꯥꯡꯈꯩ ꯐꯤ ꯁꯥꯕ ꯑꯁꯤ ꯍꯧꯖꯤꯛꯀꯤ ꯃꯇꯝꯗ ꯃꯥꯡꯁꯤꯜꯂꯛꯄ ꯍꯥꯏꯕꯗꯨ ꯑꯣꯏꯔꯦ ꯑꯗꯨꯅ ꯃꯁꯤ ꯃꯌꯥꯝꯁꯤꯡ ꯑꯁꯤ ꯉꯥꯛꯇꯨꯅ ꯊꯝꯕ ꯑꯩꯈꯣꯏ ꯍꯧꯖꯤꯛ ꯃꯊꯧ ꯇꯥꯏ